ꯍꯜꯂꯣ ꯍꯜꯂꯣ ꯁꯥꯔ ꯑꯥ ꯒꯨꯗ ꯃꯣꯔꯅꯤꯡ ꯑꯥ ꯌꯥꯝ ꯅꯨꯡꯉꯥꯏꯔꯦ ꯑꯗꯨ ꯁꯥꯔ ꯑꯩ ꯀꯩꯅꯣ ꯅꯉꯣꯟꯗ ꯋꯥ ꯑꯃ ꯍꯥꯏꯅꯤꯡꯉꯥꯏ ꯂꯩꯔꯤꯌꯦ ꯍꯥꯏꯕꯗꯤ ꯑꯩꯈꯣꯏꯁꯤ ꯁꯨꯃꯥꯏꯅ ꯀꯁꯇꯃꯔꯒꯤ ꯊ꯭ꯔꯨꯗ ꯑꯩꯈꯣꯏ ꯐꯤꯠꯕꯦꯛ ꯃꯌꯥꯝ ꯑꯁꯤ ꯐꯪꯉꯦꯕ ꯃꯣꯏꯅ ꯅꯣꯏꯒꯤ ꯑꯩꯈꯣꯏꯒꯤ ꯌꯣꯜꯂꯤꯕ ꯄ꯭ꯔꯥꯏꯖꯁꯦ ꯌꯥꯝꯅ ꯋꯥꯡꯃꯜꯂꯦ ꯑꯗꯨꯒ ꯑꯦꯛꯁꯄꯥꯏꯔꯤ ꯑꯣꯏꯕ ꯄꯣꯠꯁꯨ ꯌꯥꯝ ꯌꯥꯎꯁꯤꯜꯂꯛꯑꯦ ꯑꯗꯨꯅ

ꯒꯤꯗꯃꯛꯇ ꯁꯦꯇꯤꯁꯐꯥꯏꯗ ꯑꯣꯏꯗꯦ ꯍꯥꯏꯌꯦ ꯃꯣꯏꯅ ꯑꯗꯨꯃꯥꯏꯅ ꯐꯤꯗꯕꯦꯛ ꯂꯥꯛꯄ ꯑꯗꯨꯅ ꯌꯥꯔꯒꯗꯤ ꯁꯨꯃꯥꯏꯅ ꯇꯧꯁꯦ ꯁꯥꯔ ꯑꯦꯛꯁꯄꯥꯏꯔꯤ ꯗꯦꯗ ꯑꯗꯨꯁꯨ ꯈꯔ ꯁꯥꯡꯗꯣꯛꯍꯟꯕ ꯑꯗꯨꯒ ꯑꯩꯈꯣꯏ ꯃꯥꯔꯀꯦꯠ ꯕꯦꯂ꯭ꯌꯨꯁꯤꯗꯁꯨ ꯌꯥꯝꯅ ꯖꯔ ꯖꯔ ꯆꯠꯅꯉꯥꯏꯒꯤ ꯌꯥꯝ ꯊꯨꯅ ꯌꯣꯟꯕ ꯅꯨꯡꯉꯥꯏꯅꯉꯥꯏꯒꯤ ꯄ꯭ꯔꯥꯏꯖꯁꯤ ꯔꯦꯠꯁꯤꯁꯨ ꯈꯔ ꯍꯟꯊꯍꯟꯁꯦ ꯑꯗꯨꯃꯥꯏꯅ ꯇꯧꯁꯦ ꯁꯥꯔꯅ ꯀꯔꯤ ꯈꯜꯂꯤꯒꯦ

ꯍꯣꯏ ꯍꯣꯏ ꯑꯗꯨꯃꯥꯏ ꯇꯧꯁꯦ ꯁꯥꯔ ꯌꯥꯝ ꯅꯨꯡꯉꯥꯏꯅ ꯌꯥꯝ ꯅꯨꯡꯉꯥꯏꯅ ꯕꯤꯖꯤꯅꯦꯁꯇꯣ ꯔꯟ ꯇꯧꯅꯤꯡꯉꯥꯏꯒꯤꯅꯤꯀꯣ ꯑꯗꯨꯅ ꯑꯩꯈꯣꯏꯁꯤ ꯁꯤꯗ ꯍꯦꯛ ꯇꯠꯈ꯭ꯔꯗꯤ ꯑꯩꯈꯣꯏꯒꯤꯗꯃꯛꯇꯗꯤ ꯌꯥꯝꯅ ꯈꯨꯗꯣꯡ ꯊꯤꯕ ꯑꯃ ꯑꯣꯏꯅꯤꯡꯉꯥꯏꯅꯤ ꯑꯗꯨꯒ ꯑꯩꯈꯣꯏꯒꯤ ꯐꯤꯆꯔꯗꯁꯨ ꯌꯥꯝꯅ ꯁꯣꯛꯀꯗꯕ ꯑꯥ ꯑꯗꯨꯒꯨꯝꯕ ꯑꯃ ꯑꯣꯏꯔꯦ ꯑꯗꯨꯅ ꯌꯥꯔꯒꯗꯤ ꯁꯥꯔꯅ ꯈꯟꯕꯗꯨꯁꯨ ꯑꯗꯨꯝ ꯑꯗꯨꯒꯤ ꯀꯩꯅꯣꯗꯣ ꯑꯣꯏꯍꯜꯂꯁꯦ ꯔꯦꯠꯀꯨꯝꯕ ꯄꯤꯛꯊꯍꯜꯂꯒ ꯑꯦꯛꯁꯄꯥꯏꯔꯤ ꯗꯦꯗ ꯁꯥꯡꯍꯜꯂꯁꯦ ꯑꯣ ꯑꯥ ꯊꯦꯡ ꯌꯨ ꯊꯝꯂꯒꯦ